ꯑꯩꯅ ꯈ꯭ꯋꯥꯏꯗꯒꯤ ꯍꯥꯏꯛ ꯇꯧꯕ ꯄꯥꯝꯖꯕ ꯂꯝꯁꯦ ꯀꯩꯅꯣꯅꯦ ꯆꯤꯡꯅꯦꯕꯀꯣ ꯑꯗꯣ ꯑꯩꯅ ꯆꯤꯡꯁꯤꯗ ꯆꯤꯡꯁꯤꯗ ꯂꯩꯔꯕ ꯃꯇꯨꯡꯗ ꯅꯨꯃꯤꯠꯁꯤꯅ ꯅꯨꯃꯤꯠ ꯇꯥꯁꯜꯂꯛꯄꯒꯤ ꯃꯇꯝꯁꯤꯗ ꯑꯩꯅ ꯌꯥꯝꯅ ꯍꯥꯏꯗꯤ ꯌꯥꯝꯅ ꯄꯥꯝꯖꯩ ꯆꯤꯡ ꯅꯨꯃꯤꯠꯁꯤꯅ ꯆꯤꯡꯁꯤꯒꯤ ꯃꯅꯨꯡꯁꯤꯗ ꯆꯪ ꯍꯥꯏꯗꯤ ꯅꯨꯃꯤꯠꯁꯦ ꯆꯪꯉꯝꯗꯥꯏꯁꯤꯗ ꯌꯥꯝꯅ ꯐꯖꯕ ꯍꯥꯏꯗꯤ ꯃꯥꯒꯤ ꯃꯆꯨꯁꯤꯁꯨ ꯌꯦꯜꯂꯣ ꯌꯦꯜꯂꯣ ꯑꯣꯔꯦꯟꯁ ꯑꯣꯏꯔꯝꯕ ꯃꯆꯨꯗꯣ ꯉꯥꯡꯁꯤꯜꯂꯛꯄ ꯃꯆꯨꯁꯨ ꯑꯗꯨꯝ ꯈꯔ ꯌꯥꯎꯋꯦꯀꯣ ꯃꯔꯛꯇ ꯑꯗꯩꯗꯤ ꯂꯩꯆꯤꯜꯒꯁꯤꯁꯨ ꯑꯉꯥꯡꯕ ꯑꯣꯏ ꯀꯔꯤ ꯑꯣꯏ ꯇꯧꯁꯤꯜꯂꯛꯄ ꯃꯔꯛꯇ ꯑꯗꯨꯝ ꯌꯥꯎꯋꯦ ꯑꯗꯨꯒꯨꯝꯕꯗꯣ ꯌꯥꯝꯅ ꯇꯥꯒꯜꯂꯦ ꯑꯩꯅ ꯆꯠꯄꯁꯦ ꯑꯗꯨꯒꯨꯝꯕ ꯃꯇꯝꯒꯨꯝꯕ ꯌꯥꯝ ꯇꯥꯒꯜꯂꯦ ꯑꯗꯨꯃꯥꯏꯅ ꯇꯧꯔꯛꯄꯗꯣ ꯑꯩ ꯎꯕꯗ ꯌꯥꯝꯅ ꯄꯨꯛꯅꯤꯡ ꯍꯨꯅ ꯐꯖꯩ ꯌꯥꯝꯅ ꯄꯥꯝꯖꯩ ꯑꯗꯨꯗꯣ ꯑꯩ ꯐꯣꯇꯣꯁꯨ ꯌꯥꯝꯅ ꯀꯥꯞꯄꯤ ꯚꯤꯗꯤꯑꯣꯁꯨ ꯌꯥꯝꯅ ꯅꯝꯍꯧꯋꯤ ꯑꯗꯨꯒꯨꯝꯕ ꯑꯗꯨꯒꯤ ꯃꯑꯣꯡꯗꯣ ꯑꯗꯨꯒꯤ ꯚ꯭ꯌꯨꯗꯣ ꯌꯥꯝꯅ ꯄꯥꯝꯖꯕ ꯑꯩꯅ ꯌꯥꯝꯅ ꯌꯦꯡꯕꯗ ꯅꯨꯡꯉꯥꯏꯖꯕ ꯚ꯭ꯌꯨꯗꯣ ꯑꯣꯏꯕꯒꯤ ꯑꯩ ꯑꯗꯨꯒꯤ ꯃꯇꯝꯒꯨꯝꯕ ꯑꯗꯨꯒꯨꯝꯕ ꯃꯇꯝꯁꯤꯗ ꯈꯜꯂꯒ ꯑꯩ ꯆꯤꯡꯁꯦ ꯀꯥꯖꯩ ꯑꯗꯨꯃꯥꯏꯅ ꯇꯧꯕꯗꯣ ꯍꯥꯏꯗꯤ ꯑꯗꯨꯒꯨꯝꯕ ꯚ꯭ꯌꯨꯗꯣ ꯄꯥꯛꯅ ꯊꯦꯡꯅꯕ ꯑꯣꯏꯗꯦꯕ ꯃꯔꯛ ꯃꯔꯛ ꯌꯥꯝꯅ ꯇꯥꯡꯅ ꯊꯣꯛꯄ ꯚ꯭ꯌꯨꯅꯦꯕꯀꯣ ꯑꯗꯨꯒꯨꯝꯕꯁꯤꯗꯤ ꯑꯗꯣ ꯑꯩꯅ ꯑꯗꯨꯒꯨꯝꯕ ꯑꯗꯨꯃꯥꯏꯅ ꯊꯣꯂꯛꯄ ꯚ꯭ꯌꯨꯁꯦ ꯐꯣꯇꯣ ꯀꯥꯞꯇꯣꯏꯒꯤ ꯑꯗꯒꯤ ꯚꯤꯗꯤꯑꯣ ꯅꯝꯗꯣꯏꯒꯤ ꯌꯥꯝꯅ ꯄꯥꯝꯖꯕ ꯀꯧꯕꯅꯤꯅ ꯑꯗꯨꯗꯣ ꯌꯥꯝꯅ ꯑꯩ ꯚꯤꯗꯤꯑꯣ ꯅꯝ ꯈꯣꯠꯇꯅ ꯑꯩ ꯌꯥꯝꯅ ꯊꯋꯥꯏ ꯇꯥꯅꯁꯨ ꯌꯦꯡꯖꯩ ꯌꯥꯝꯅ ꯄꯥꯝꯃꯤ ꯑꯗꯨ ꯁꯦ ꯍꯥꯏꯖꯅꯤꯡꯉꯤ